ꯑꯗꯨꯝ ꯑꯩꯍꯥꯛꯀꯤ ꯈ꯭ꯋꯥꯏꯗꯒꯤ ꯋꯥꯡꯕ ꯔꯦꯀꯣꯔꯠ ꯑꯁꯤ ꯑꯩꯍꯥꯛ ꯑꯩꯅ ꯇꯦꯟ ꯀꯤꯂꯣꯃꯤꯇꯔꯁ ꯆꯦꯟꯕꯅ ꯈ꯭ꯋꯥꯏꯗꯒꯤ ꯋꯥꯡꯕ ꯔꯦꯀꯣꯔꯠꯅꯤ ꯑꯗꯨ ꯑꯩꯍꯥꯛ ꯅꯨꯡꯇꯤꯒꯤ ꯔꯦꯀꯣꯔꯠꯇꯤ ꯑꯗꯨꯝ ꯇꯨ ꯀꯤꯂꯣꯃꯤꯇꯔꯁꯀꯨꯝꯕꯗꯤ ꯆꯦꯟꯕ ꯉꯝꯃꯦ ꯑꯗꯨꯕꯨ ꯇꯦꯟ ꯀꯤꯂꯣꯃꯤꯇꯔ ꯆꯦꯟꯕ ꯃꯇꯝꯗꯗꯤ ꯑꯗꯨꯝ ꯑꯩ ꯑꯩꯍꯥꯛ ꯏꯃꯥꯔꯖꯦꯟꯁꯤ ꯑꯃ ꯂꯩꯕꯒꯤ ꯑꯗꯨꯝ ꯆꯦꯟꯕꯒꯤ ꯋꯥꯅꯤ ꯑꯗꯨ ꯑꯩꯅ ꯆꯦꯟꯒꯦ ꯍꯥꯏꯕꯗꯤ ꯅꯠꯇꯦ ꯑꯗꯨꯕꯨ ꯏꯃꯥꯔꯖꯦꯟꯁꯤꯗꯤ ꯂꯩꯕ ꯒꯥꯔꯤꯗꯤ ꯐꯪꯗꯕ ꯑꯗꯨꯒꯤ ꯑꯩꯍꯥꯛ ꯐꯥꯔꯃꯥꯁꯤꯗ ꯆꯦꯟꯒꯦ ꯍꯥꯏꯅ ꯑꯩ ꯈꯣꯡꯗꯒꯤ ꯑꯗꯨꯝ ꯆꯦꯜꯂꯒ ꯂꯥꯛꯄꯗ ꯑꯗꯨ ꯂꯝꯖꯦꯜ ꯑꯗꯨꯗꯨꯅ ꯈ꯭ꯋꯥꯏꯗꯒꯤ ꯋꯥꯡꯕ ꯔꯦꯀꯣꯔꯠ ꯍꯧꯖꯤꯛꯀꯤ ꯑꯗꯨꯅ ꯔꯦꯀꯣꯔꯠ ꯂꯧꯈ꯭ꯔꯦ ꯑꯗꯒꯤ ꯑꯩꯍꯥꯛꯅ ꯑꯦꯕ꯭ꯔꯤꯗꯦ ꯅꯨꯡꯇꯤꯒꯤ ꯆꯦꯟꯕꯗꯗꯤ ꯇꯨ ꯀꯤꯂꯣꯃꯤꯇꯔ ꯋꯥꯟ ꯀꯤꯂꯣꯃꯤꯇꯔ ꯑꯗꯨꯃꯥꯏꯅ ꯆꯦꯜꯂꯦ